ꯑꯩꯒꯤ ꯄꯨꯟꯁꯤꯗ ꯍꯟꯖꯤꯟ ꯍꯟꯖꯤꯟ ꯄꯥꯈ꯭ꯔꯕ ꯄꯥꯝꯖꯕ ꯂꯥꯏꯔꯤꯛ ꯂꯥꯏꯔꯤꯛ ꯑꯃ ꯑꯅꯤ ꯂꯩꯈꯤ ꯑꯗꯨꯗꯤ ꯇ꯭ꯋꯤꯡꯀꯜꯒꯨꯝꯕ ꯏꯁꯇꯣꯔꯤ ꯋꯥꯔꯤ ꯃꯆꯥ ꯃꯆꯥꯒꯨꯝꯕ ꯁꯤꯒꯨꯝꯕꯁꯤ ꯌꯥꯝꯅ ꯄꯥꯕ ꯄꯥꯝꯃꯤ ꯄꯥꯁꯨ ꯄꯥꯔꯛꯈꯤ ꯑꯗꯨ ꯑꯩꯅ ꯇ꯭ꯋꯤꯡꯀꯜ ꯌꯥꯝꯅ ꯄꯥꯝꯕꯒꯤ ꯃꯔꯝꯗꯤ ꯇ꯭ꯋꯤꯡꯀꯜ ꯍꯥꯏꯕ ꯂꯥꯏꯔꯤꯛ ꯑꯁꯤꯗ ꯑꯩꯈꯣꯏꯒꯤ ꯀꯥꯔꯇꯨꯟꯅ ꯑꯣꯏꯔꯒꯁꯨ ꯑꯩꯅ ꯏꯪꯂꯤꯁ ꯂꯣꯟ ꯑꯁꯤ ꯍꯦꯟꯅ ꯏꯝꯄ꯭ꯔꯨꯞ ꯑꯣꯏꯅꯕꯒꯤꯗꯃꯛꯇ ꯑꯩꯅ ꯌꯥꯝ ꯅꯨꯡꯉꯥꯏꯅ ꯄꯥꯝꯖꯅ ꯄꯥꯈꯤꯕ ꯂꯥꯏꯔꯤꯛ ꯉꯥꯛꯇꯅꯤ ꯑꯩꯅ